ꯑꯩꯅ ꯇꯧꯈꯤꯕ ꯊꯕꯛꯁꯤꯡꯒꯤ ꯃꯅꯨꯡꯗ ꯑꯁꯣꯏꯕ ꯑꯃ ꯍꯥꯏꯔꯒꯗꯤ ꯑꯩꯒꯤ ꯀꯥꯗ ꯈꯤꯜꯂꯤꯕ ꯎꯄꯨ ꯑꯗꯨ ꯏꯁꯥꯃꯛꯅ ꯁꯥꯖꯈꯤ ꯁꯥꯕ ꯃꯇꯝꯗ ꯑꯁꯣꯏꯕ ꯀꯌꯥ ꯑꯃ ꯊꯦꯡꯅꯈꯤ ꯎꯄꯨꯗ ꯎꯄꯨ ꯁꯥꯔꯤꯕꯗꯨꯗ ꯆꯪꯂꯤꯕ ꯃꯆꯥꯛ ꯃꯊꯨꯝ ꯃꯈꯩꯗꯣ ꯇꯩꯐꯝ ꯊꯣꯛꯄ ꯊꯥꯎ ꯀꯨꯏꯅ ꯈꯥꯡꯅꯕ ꯊꯥꯎ ꯇꯩꯕ ꯈꯣꯠꯄ ꯑꯗꯨꯒꯨꯝꯕ ꯀꯌꯥꯗꯨ ꯇꯧꯈꯤꯗꯕꯅ ꯃꯔꯝ ꯑꯣꯏꯔꯒ ꯁꯨꯝ ꯆꯥꯕ ꯌꯥꯎꯔꯛꯏ ꯌꯣꯠꯄꯤ ꯊꯥꯕ ꯃꯄꯥ ꯆꯥꯗꯕ ꯑꯁꯣꯏꯕ ꯌꯥꯎꯈꯤꯕꯗꯒꯤꯁꯨ ꯃꯈꯣꯡꯗꯣ ꯄꯩꯊꯔꯛꯄ ꯌꯥꯎꯏ ꯃꯌꯥꯝꯁꯤꯡ ꯑꯁꯤ ꯑꯩꯅ ꯎꯁꯨꯕ ꯏꯌꯥꯝꯕ ꯑꯃ ꯇꯥꯅꯔꯒ ꯇꯩꯔꯝꯗꯕ ꯊꯥꯎ ꯎꯄꯨꯒꯤ ꯎꯕꯥꯛ ꯈꯨꯗꯤꯡꯃꯛꯇꯨ ꯇꯩꯁꯤꯜꯂꯦ ꯁꯣꯏꯔꯤꯕ ꯃꯈꯣꯡ ꯇꯦꯛꯂꯤꯕ ꯃꯈꯣꯡ ꯈꯨꯗꯤꯡꯃꯛꯇꯣ ꯏꯌꯥꯝꯕ ꯑꯗꯨꯒꯤ ꯃꯇꯦꯡꯗꯒꯤ ꯑꯩꯅ ꯁꯦꯝꯗꯣꯛꯄ ꯉꯝꯈꯤ